ꯑꯁꯤ ꯉꯥ ꯍꯦꯟꯇꯥꯛꯁꯦ ꯀꯃꯥꯏꯅ ꯁꯦꯝꯕ꯭ꯔꯥ

ꯑꯪ ꯑꯗꯨ ꯁꯤꯒꯤ ꯉꯥ ꯉꯥꯒꯤꯗꯣ ꯖꯁ ꯔꯤꯒꯨꯂꯔ ꯉꯥꯅꯁꯨ ꯌꯥꯕ꯭ꯔꯥ

ꯑꯥ

ꯍꯣꯏ ꯍꯣꯏ ꯑꯥ ꯑꯗꯨ ꯑꯦꯄꯦꯛꯁꯒꯨꯝꯕꯗꯤ ꯀꯔꯤꯁꯨ ꯂꯩꯇꯦꯀꯣ ꯍꯛꯆꯥꯡꯗ ꯍꯣꯏ ꯍꯣꯏ ꯍꯣꯏ ꯑꯦ ꯍꯣꯏ ꯐꯅꯤ ꯁꯥꯔ ꯍꯣꯏ ꯍꯣꯏ ꯍꯣꯏ